ꯑꯩꯅ ꯍꯧꯖꯤꯛ ꯐꯥꯎꯕꯗ ꯍꯣꯠꯅꯈꯤꯗ꯭ꯔꯤꯕ ꯇꯝꯕ ꯄꯥꯝꯂꯤꯕ ꯃꯊꯦꯜ ꯑꯗꯨꯗꯤ ꯎꯇꯤ ꯊꯣꯡꯕ ꯎꯇꯤ ꯊꯣꯡꯕꯁꯦ ꯃꯊꯦꯜ ꯑꯅꯤ ꯂꯩ ꯃꯈꯜ ꯍꯋꯥꯏ ꯎꯇꯤ ꯑꯃꯅ ꯑꯁꯪꯕ ꯎꯇꯤ ꯑꯩꯅ ꯇꯝꯕ ꯄꯥꯝꯂꯤꯕꯁꯦ ꯑꯁꯪꯕ ꯎꯇꯤꯁꯤꯅꯤ ꯑꯁꯪꯕ ꯎꯇꯤ ꯊꯣꯡꯕꯀꯥꯟꯁꯤꯗ ꯃꯆꯜ ꯃꯌꯥꯝ ꯑꯃ ꯆꯪꯉꯦ ꯃꯆꯜ ꯃꯆꯜ ꯃꯌꯥꯝꯗꯣ ꯍꯥꯞꯄꯀꯥꯟ ꯍꯥꯞꯄꯒ ꯊꯣꯡꯕꯅꯦ ꯑꯗꯣ ꯃꯆꯜ ꯃꯌꯥꯝꯗꯣ ꯍꯥꯞꯄꯁꯨ ꯊꯣꯡꯕꯗꯣ ꯍꯩꯇ꯭ꯔꯗꯤ ꯍꯥꯎꯇꯦ ꯑꯗꯨꯅ ꯌꯥꯝꯅ ꯃꯔꯨꯑꯣꯏꯕꯅꯤ ꯍꯥꯏꯅ ꯈꯜꯂꯤ ꯑꯩꯅ